ꯑꯩꯅ ꯈ꯭ꯋꯥꯏ ꯄꯥꯝꯕ ꯕꯤꯗꯤꯑꯣ ꯒꯦꯝ ꯍꯥꯏꯔꯒꯗꯤ ꯄꯞꯖꯤꯅꯤ ꯄꯞꯖꯤꯒꯤ ꯀꯥꯟꯅꯕ ꯍꯥꯏꯕꯁꯤ ꯃꯔꯨꯞꯁꯤꯡꯒ ꯁꯥꯟꯅꯩ ꯃꯔꯨꯞꯁꯤꯡꯒ ꯁꯥꯟꯅꯕꯁꯤꯅ ꯅꯨꯡꯉꯥꯏꯕ ꯑꯃ ꯐꯣꯡꯗꯣꯛꯏ ꯅꯨꯡꯉꯥꯏꯒ ꯀꯌꯥꯁꯨ ꯂꯩ ꯑꯩꯈꯣꯏꯅ ꯁꯥꯟꯅꯔꯤꯈꯩ ꯍꯔꯥꯎ ꯁꯥꯟꯅ ꯁꯦꯔꯤꯌꯁꯁꯨ ꯃꯌꯥꯝ ꯆꯪꯉꯤ ꯍꯦꯛ ꯁꯥꯟꯅꯕꯗ ꯀꯔꯤ ꯍꯥꯏꯁꯤꯔ ꯌꯥꯝꯁꯨ ꯈꯣꯏꯗꯥꯖꯕ ꯌꯥꯝ ꯄꯥꯝꯅ ꯁꯥꯟꯅꯖꯕ ꯃꯌꯥꯝꯁꯨ ꯂꯩ ꯄꯞꯖꯤ ꯍꯥꯏꯕꯁꯦ ꯅꯨꯡꯉꯥꯏꯅꯁꯨ ꯁꯥꯟꯅꯩ ꯃꯔꯨꯞꯁꯤꯡꯅꯁꯨ ꯍꯔꯥꯎ ꯍꯔꯥꯎꯅ ꯁꯥꯟꯅꯩ ꯍꯣꯏ ꯏꯟꯕꯥꯏꯠ ꯑꯃ ꯏꯟꯕꯥꯏꯠꯀꯁꯨ ꯇꯧꯅꯩ ꯚꯣꯏꯁ ꯑꯣꯟꯒꯁꯨ ꯇꯧꯅꯩ ꯏꯟꯇꯔꯅꯦꯠꯀꯤ ꯒꯦꯝꯅꯤꯅ ꯑ ꯀꯟꯇ꯭ꯔꯤ ꯃꯌꯥꯝꯗꯒꯤ ꯃꯔꯨꯞ ꯊꯦꯡꯅꯔꯗꯤ ꯃꯣꯏꯒꯁꯨ ꯀꯥꯞꯅ ꯈꯣꯠꯅꯗꯅ ꯅꯨꯡꯉꯥꯏꯗꯅ ꯅꯣꯛꯇꯅ ꯋꯥꯔꯤ ꯁꯥꯟꯅꯗꯅ ꯂꯛꯅꯗꯅ ꯇꯧꯔꯒ ꯃꯌꯥꯝ ꯁꯥꯟꯅꯕꯁꯤ ꯀꯌꯥ ꯂꯩ ꯑꯗꯨ ꯈ꯭ꯋꯥꯏ ꯅꯨꯡꯉꯥꯏꯕ ꯍꯥꯏꯕꯁꯤꯅ ꯄꯞꯖꯤꯒꯤ ꯃꯔꯨꯞ ꯀꯟꯇ꯭ꯔꯤ ꯑꯇꯣꯞꯄꯗꯒꯤ ꯃꯌꯥꯝ ꯊꯦꯡꯅꯔꯛꯄ ꯀꯌꯥꯅꯁꯨ ꯍꯔꯥꯎ ꯍꯔꯥꯎꯅ ꯀꯧꯅꯔꯒ ꯉꯥꯡꯅꯔꯒꯅꯤ ꯃꯌꯥꯝ ꯁꯥꯟꯅꯩꯌꯦ ꯑꯗꯨꯅꯨꯅ ꯄꯞꯖꯤꯒꯤ ꯃꯌꯥꯛꯁꯦ ꯌꯥꯝ ꯅꯨꯡꯉꯥꯏꯅ ꯁꯥꯟꯅꯩ ꯃꯔꯝꯗꯤ ꯍꯧꯖꯤꯛ ꯑꯩꯈꯣꯏ ꯈꯨꯟꯗ ꯆꯥꯛ ꯆꯥꯊꯣꯛꯑꯗꯤ ꯑꯗꯨꯝ ꯃꯌꯥꯝ ꯀꯣꯜ ꯇꯧꯅꯗꯅ ꯂꯥꯛꯑꯣ ꯄꯞꯖꯤ ꯁꯥꯟꯅꯁꯦ ꯄꯞꯖꯤ ꯁꯥꯟꯅꯁꯦ ꯍꯥꯏꯅ ꯑꯃꯃꯝ ꯑꯃꯃꯝ ꯀꯣꯜ ꯇꯧꯗꯅ ꯄꯞꯖꯤ ꯃꯅꯨꯡꯗ ꯆꯜꯂꯤꯕꯁꯦ ꯄ꯭ꯂꯦꯌꯔꯁ ꯃꯔꯤ ꯆꯜꯂꯤ ꯏꯁꯀ꯭ꯋꯥꯠ ꯍꯥꯏꯁꯤꯔ ꯏꯁꯀ꯭ꯋꯥꯠ ꯃꯔꯤ ꯆꯜꯂꯦ ꯏꯁꯀ꯭ꯋꯥꯠ ꯃꯔꯤꯗꯨꯅ ꯁꯥꯟꯅꯕ ꯂꯤꯕꯤꯛ ꯍꯥꯏꯕ ꯂꯩ ꯑꯇꯣꯞꯄ ꯃꯣꯠ ꯌꯥꯝ ꯂꯩ ꯑꯇꯣꯞꯄ ꯀꯩꯅꯣ ꯌꯥꯝ ꯂꯩ ꯑꯇꯣꯞꯄ ꯃꯣꯠ ꯀꯨꯝꯕ ꯑꯩꯈꯣꯏꯅ ꯁꯥꯟꯅꯅꯤꯡꯕ ꯃꯣꯠ ꯑꯃꯗ ꯃꯌꯥꯝꯅ ꯆꯪꯉꯛꯑꯒ ꯁꯥꯟꯅꯕ ꯌꯥꯏ ꯑꯗꯨꯒ ꯗ꯭ꯔꯦꯁꯀꯤ ꯏꯁꯀꯤꯟꯒꯨꯝꯕ ꯄꯞꯖꯤꯗ ꯑꯦꯗꯤꯛ ꯄꯞꯖꯤꯗ ꯅꯨꯡꯉꯥꯏꯕ ꯍꯥꯏꯕꯁꯤꯅ ꯗ꯭ꯔꯦꯁꯀꯤ ꯏꯁꯀꯤꯟꯒꯨꯝꯕ ꯅꯣꯡꯃꯩꯒꯤ ꯏꯁꯀꯤꯟꯒꯨꯝꯕ ꯗꯤꯖꯥꯏꯟ ꯗꯤꯖꯥꯏꯟ ꯂꯥꯛꯑꯀꯥꯟꯗꯅ ꯑꯗꯨ ꯐꯪꯅꯕ ꯑꯗꯨ ꯐꯪꯅꯕ ꯑꯗꯨ ꯐꯪꯖꯅꯕ ꯇꯥꯟꯅꯕꯁꯤꯅ ꯄꯞꯖꯤꯒꯤꯁꯤ ꯑꯐꯕ ꯌꯥꯝ ꯑꯣꯏꯌꯦ ꯑꯗꯨꯅꯤꯅ ꯄꯞꯖꯤ ꯍꯥꯏꯕꯁꯦ ꯌꯥꯝ ꯅꯨꯡꯉꯥꯏ ꯑꯇꯣꯞꯄ ꯃꯔꯨꯞ ꯑꯥꯔ ꯄꯤ ꯇꯥꯟꯕ ꯍꯥꯏꯕꯁꯦ ꯂꯩ ꯃꯥꯏꯊꯤꯀꯦꯜ ꯍꯥꯏꯅ ꯔꯦꯡꯒꯁꯨ ꯂꯩ ꯑꯗꯨ ꯌꯧꯅꯕ ꯑꯦꯠꯁꯀꯤ ꯔꯦꯡꯒꯨꯝꯕ ꯌꯧꯅꯕ ꯑꯗꯨꯒ ꯑꯦꯠꯁꯀꯤ ꯅꯣꯡꯃꯩ ꯏꯁꯀꯤꯟꯒꯨꯝꯕ ꯐꯪꯅꯕ ꯃꯌꯥꯝ ꯀꯌꯥꯁꯨ ꯇꯥꯜꯂꯤ ꯑꯗꯨꯅꯤ ꯄꯞꯖꯤꯒꯤꯁꯤꯗꯤ ꯅꯨꯡꯉꯥꯏꯕ ꯑꯃ ꯍꯥꯏꯕꯁꯨ ꯐꯣꯡꯗꯣꯛꯅꯤꯡꯉꯤ